ꯑꯩꯒꯤ ꯆꯥꯛꯈꯨꯝꯗ ꯈ꯭ꯋꯥꯏꯗꯒꯤ ꯁꯤꯖꯟ ꯅꯥꯏꯅ ꯁꯤꯖꯤꯟꯅꯕ ꯃꯊꯦꯜ ꯏꯟꯖꯥꯡ ꯃꯊꯦꯜꯗ ꯍꯥꯞꯄ ꯁꯤꯖꯟ ꯅꯥꯏꯕ ꯄꯣꯠꯁꯤꯡ ꯍꯥꯏꯔꯀꯥꯟꯗꯗꯤ ꯋꯤꯟꯇꯔꯗꯅ ꯌꯣꯡꯆꯥꯛ ꯑꯂꯨ ꯑꯉꯥꯡꯕ ꯍꯋꯥꯏꯃꯨꯕꯤ ꯍꯋꯥꯢꯊꯔꯥꯛ ꯑꯗꯒꯤ ꯀꯣꯕꯤ ꯊꯝꯆꯦꯠ ꯁꯤꯒꯨꯝꯕꯁꯤꯅ ꯑꯌꯥꯝꯕ ꯋꯤꯟꯇꯔꯗ ꯑꯗꯒꯤ ꯁꯤꯖꯤꯟꯅꯔꯦ ꯑꯗꯨꯒ ꯑꯗꯨꯝ ꯑꯌꯥꯝꯕ ꯃꯇꯝꯗ ꯁꯤꯖꯤꯟꯅꯕ ꯌꯥꯕꯁꯤꯅ ꯍꯔꯤꯕꯣꯕꯁꯤꯅ ꯏꯟꯖꯥꯡ ꯊꯥꯛꯄꯗ ꯑꯗꯨꯝ ꯌꯥꯔꯦ ꯉꯥ ꯊꯣꯡꯕꯒꯨꯝꯕ ꯀꯩꯒꯨꯝꯕꯗ ꯑꯗꯨꯝ ꯏꯆꯟꯗ ꯆꯟꯅꯔꯦ ꯑꯗꯒꯤ ꯁꯝꯃꯔꯗ ꯍꯥꯏꯔꯒꯅ ꯀꯝꯃꯟ ꯑꯣꯏꯅ ꯊꯥꯡꯖꯤꯡ ꯑꯗꯒꯤ ꯁꯝꯃꯔꯗ ꯐꯪꯕꯁꯦ ꯌꯦꯟꯗꯦꯝꯒꯨꯝꯕ ꯆꯛꯋꯥꯢ ꯑꯅꯧꯕ ꯑꯗꯒꯤ ꯀꯪꯂꯥꯌꯦꯟ ꯄꯥꯛꯅꯝꯒꯤ ꯌꯥꯢꯉꯪꯂꯥ ꯑꯗꯒꯤ ꯍꯋꯥꯏ ꯊꯣꯡꯕ ꯊꯥꯛꯀꯦ ꯍꯥꯏꯔꯒꯅ ꯆꯩꯔꯥꯎꯕ ꯃꯇꯝꯗ ꯍꯋꯥꯢ ꯊꯣꯡꯕꯗ ꯎꯌꯦꯟ ꯁꯤꯃ ꯑꯗꯒꯤ ꯌꯥꯏꯄꯟꯁꯤꯃ ꯑꯗꯨꯝ ꯁꯤꯖꯤꯟꯅꯔꯦ ꯆꯩꯔꯥꯎꯕ ꯃꯇꯝꯒꯤ ꯑꯣꯏꯅ ꯑꯗꯒꯤ ꯎꯁꯤꯡꯖꯥꯁꯤꯅ ꯇꯥꯡꯅ ꯐꯪꯉꯦ ꯎꯁꯤꯡꯖꯥꯁꯦ ꯑꯗꯨꯅ ꯃꯥꯅ ꯉꯥꯊꯣꯡꯕꯒꯨꯃꯗꯁꯨ ꯑꯗꯨꯝ ꯃꯅꯝ ꯅꯨꯡꯁꯤꯅꯕ ꯊꯥꯛꯅꯩ ꯑꯗꯩ ꯊꯛꯑꯒꯁꯨ ꯌꯥꯝ ꯐꯕ ꯍꯛꯆꯥꯡꯗ ꯌꯥꯝ ꯐꯕ ꯌꯥꯢꯉꯪꯒ ꯌꯥꯢꯉꯪ ꯃꯔꯨꯗꯨꯁꯨ ꯇꯥꯡꯅ ꯐꯪꯉꯦ ꯌꯥꯢꯉꯪ ꯃꯔꯨꯁꯤ ꯑꯈꯣꯏꯅ ꯂꯣꯛꯍꯧꯔꯒ ꯎꯁꯤꯡꯖꯥꯒ ꯐꯨꯠꯂꯒ ꯊꯛꯄꯗ ꯍꯛꯆꯥꯡꯗ ꯌꯥꯝ ꯀꯥꯅꯩ ꯑꯩꯈꯣꯏ ꯋꯦꯠ ꯐꯧꯕ ꯍꯟꯊꯍꯜꯂꯦ ꯑꯗꯩꯗꯨꯗ ꯆꯝꯄ꯭ꯔꯥ ꯈꯤꯇꯪ ꯍꯥꯞꯆꯜꯂꯒ ꯑꯗꯒꯤ ꯀꯩꯅꯣ ꯊꯝꯕꯧ ꯊꯝꯕꯧ ꯁꯤꯁꯨ ꯋꯤꯟꯇꯔꯗ ꯐꯪꯉꯤ ꯁꯤꯡꯖꯨ ꯍꯋꯥꯏꯃꯇꯣꯟꯒ ꯁꯤꯡꯖꯨ ꯇꯧꯕ ꯑꯗꯒꯤ ꯑꯩꯈꯣꯢꯒꯤ ꯊꯝꯆꯦꯠꯁꯨ ꯑꯗꯨꯝ ꯆꯥ ꯆꯥꯅꯕꯅꯤꯅ ꯊꯝꯆꯦꯠꯁꯨ ꯑꯗꯨꯝ ꯁꯤꯖꯟ ꯅꯥꯏꯕ ꯄꯣꯠꯅꯤ ꯊꯝ ꯊꯝꯕꯧ ꯊꯝꯆꯦꯠ ꯑꯁꯤ ꯁꯤꯅ ꯑꯗꯨꯝ ꯊꯝꯕꯧꯅ ꯋꯤꯟꯇꯔꯗ ꯊꯝꯆꯦꯠꯅ ꯀꯥꯂꯦꯟꯗ ꯑꯗꯨꯃꯥꯏꯅ ꯐꯪꯉꯤ